ꯋꯥꯟ ꯊꯥꯎꯖꯟ ꯅꯥꯏꯟ ꯍꯟꯗ꯭ꯔꯦꯠ ꯅꯥꯏꯟꯇꯤ ꯅꯥꯏꯟ ꯇꯨ ꯊꯥꯎꯖꯟ ꯅꯥꯏꯟ ꯍꯟꯗ꯭ꯔꯦꯠ ꯅꯥꯏꯟꯇꯤ ꯅꯥꯏꯟ ꯊ꯭ꯔꯤ ꯊꯥꯎꯖꯟ ꯅꯥꯏꯟ ꯍꯟꯗ꯭ꯔꯦꯠ ꯅꯥꯏꯟꯇꯤ ꯅꯥꯏꯟ ꯐꯣꯔ ꯊꯥꯎꯖꯟ ꯅꯥꯏꯟ ꯍꯟꯗ꯭ꯔꯦꯠ ꯅꯥꯏꯟꯇꯤ ꯅꯥꯏꯟ ꯐꯥꯏꯚ ꯊꯥꯎꯖꯟ ꯅꯥꯏꯟ ꯍꯟꯗ꯭ꯔꯦꯠ ꯅꯥꯏꯟꯇꯤ ꯅꯥꯏꯟ